ꯍꯜꯂꯣ ꯍꯜꯂꯣ ꯇꯥꯏꯌꯦ ꯃꯥꯟꯅꯦ ꯃꯁꯥꯂꯥꯏꯔꯣ ꯄꯣꯂꯤꯁꯇꯔꯔꯣ ꯑꯁꯨꯡꯕꯔꯣ ꯑꯗꯒꯤ ꯀꯔꯤ ꯃꯌꯥꯟ ꯇꯨꯌꯥꯟꯂꯣ ꯀꯩꯅꯣ ꯄꯣꯂꯤꯁꯇꯔꯒꯤꯗꯣ ꯑꯥ ꯅꯥꯝꯃ ꯂꯧꯗꯣꯏꯔꯣ ꯖꯨꯔꯥ ꯂꯧꯕꯤꯗꯣꯏꯔꯣ ꯎꯝ ꯎꯝ ꯖꯨꯔꯥꯗꯗꯤ ꯂꯨꯄꯥ ꯂꯤꯁꯤꯡ ꯑꯃ ꯂꯥꯛꯑꯅꯤ ꯃꯁꯥꯂꯥꯏꯒꯤꯗꯤ ꯆꯅꯤꯄꯥꯟ ꯂꯥꯛꯑꯅꯤ ꯑꯁꯨꯡꯕꯗꯨꯗꯤ ꯂꯨꯄꯥ ꯆꯥꯇ꯭ꯔꯨꯛꯃꯨꯛ ꯂꯥꯛꯑꯅꯤ ꯁꯦꯠꯄꯗꯗꯤ ꯍꯧꯖꯤꯛ ꯀꯥꯂꯦꯟꯅꯤꯅꯅꯦ ꯑꯥ ꯀꯩꯅꯣꯅ ꯃꯁꯥꯂꯥꯏꯅꯗꯤ ꯏꯐ ꯐꯗꯣꯏꯅꯤ ꯃꯁꯥꯂꯥꯏꯗꯣ ꯂꯨꯄꯥ ꯆꯅꯤꯄꯥꯟꯃꯨꯛ ꯂꯥꯛꯑꯅꯤꯌꯦ ꯑꯧ ꯖꯨꯔꯥꯗ ꯑꯗꯣ ꯍꯨꯖꯤꯛ ꯍꯨꯖꯤꯛ ꯍꯨꯖꯤꯛꯇꯤꯅꯦ ꯀꯥꯂꯦꯟꯅꯤꯅ ꯃꯁꯥꯂꯥꯏꯗꯨꯒ ꯑꯁꯨꯡꯕꯗꯨꯒ ꯑꯗꯨ ꯑꯅꯤ ꯑꯅꯤꯗꯨ ꯃꯅꯨꯡꯗ ꯅꯨꯡꯉꯥꯏꯅꯤ ꯄꯣꯂꯤꯁꯇꯔꯗꯨꯅꯅꯦ ꯄꯣꯂꯤꯁꯇꯔꯗꯨꯅ ꯄꯣꯂꯤꯁꯇꯔꯗꯨ ꯅꯨꯡꯉꯥꯏ ꯑꯗꯨꯕꯨ ꯃꯁꯥꯂꯥꯏꯅꯗꯤ ꯍꯦꯟꯅ ꯐꯗꯣꯏꯅꯤ ꯎꯝ ꯑꯥ ꯌꯣꯟꯅꯕꯔꯣ ꯅꯠꯇ꯭ꯔꯒ ꯁꯦꯠꯄꯤꯅꯕꯔꯣ ꯑꯥ ꯑꯗꯨꯕꯨ ꯌꯥꯅꯤ ꯄꯤꯁ ꯀꯌꯥꯃꯨꯛ ꯑꯣꯏꯕꯤꯔꯕꯅꯣ ꯑꯣ ꯑꯗꯨꯗꯤ ꯑꯗꯨꯝ ꯌꯦꯡꯉꯒ ꯑꯗꯨꯝ ꯌꯥꯅꯤꯗ ꯌꯨꯝꯗꯁꯨ ꯂꯩ ꯗꯨꯀꯥꯟ ꯑꯣꯏꯅꯁꯨ ꯂꯩ ꯄꯣꯔꯣꯝꯄꯥꯠꯀꯤ ꯑꯣꯏꯜ ꯄꯝ ꯂꯩꯕꯗꯣ ꯈꯪꯕ꯭ꯔꯣ ꯑꯗꯨꯒꯤꯗ ꯃꯄꯣꯛ ꯂꯥꯡꯉꯣꯟ ꯀꯥꯏꯅ ꯃꯌꯥꯝ ꯇꯥꯕꯤꯔꯕ꯭ꯔꯣ ꯑꯣ ꯁꯣꯝꯅ ꯀꯔꯤ ꯂꯝꯗꯒꯤ ꯑꯣꯏꯕꯤꯔꯕꯅꯣ ꯑꯣ ꯑꯗꯨꯗꯤ ꯑꯗꯨꯗꯤ ꯌꯥꯝ ꯅꯛꯅꯔꯦꯗꯅ ꯑꯗꯨ ꯀꯔꯤ ꯅꯨꯃꯤꯠꯇ ꯂꯧꯕꯤꯒꯗꯕ ꯍꯥꯡꯏ ꯁꯟꯗꯦ ꯁꯟꯗꯦꯒꯨꯝꯕꯗꯗꯤ ꯍꯥꯡꯗꯦ

ꯑꯧ ꯌꯥꯏꯌꯦ ꯑꯗꯨꯁꯨ ꯑꯗꯣ ꯐꯨꯔꯤꯠꯁꯨ ꯌꯥꯎꯋꯦꯕꯀꯣ ꯑꯥ ꯑꯥ ꯀꯩꯅꯣ ꯑꯩꯈꯣꯏꯒꯤ ꯅꯨꯄꯥꯒꯤ ꯀꯩꯅꯣ ꯈꯨꯗꯥꯡ ꯑꯀꯛꯄꯤꯒꯨꯝꯕꯗꯣ ꯀꯨꯔꯀꯥꯒꯤ ꯇꯥꯏꯞꯇ ꯇꯧꯕꯗꯣ ꯑꯗꯨꯒꯨꯝꯕꯁꯨ ꯌꯥꯎꯋꯦ

ꯑꯥ ꯑꯗꯨꯁꯨ ꯀꯌꯥꯃꯨꯛꯅꯣ ꯂꯧꯕꯤꯒꯗꯣꯏꯁꯦ ꯎꯝ ꯑꯣ ꯑꯗꯨꯗꯤ ꯈꯨꯗꯩꯗꯨꯒ ꯑꯥ ꯐꯨꯔꯤꯠꯇꯨꯒ ꯑꯗꯨꯝ ꯃꯤ ꯑꯃꯃꯝꯒꯤ ꯁꯥꯔꯒ ꯑꯗꯨꯝ ꯂꯧꯕꯤꯕꯒꯤ ꯋꯥꯅꯦꯕ ꯁꯦꯠ ꯁꯦꯠ

ꯑꯣ ꯑꯗꯨꯗꯤ ꯐꯔꯦ ꯑꯗꯒꯤ ꯅꯨꯄꯤꯒꯤꯁꯨ ꯅꯨꯄꯤꯒꯤꯁꯨ ꯑꯗꯨꯝ ꯐꯅꯦꯛ ꯑꯗꯨꯝ ꯐꯤ ꯑꯩꯈꯣꯏꯒꯤ ꯃꯁꯥꯂꯥꯏꯗ ꯑꯗꯨꯝ ꯌꯥꯎꯏꯀꯣ ꯑꯗꯨꯁꯨ ꯑꯗꯨꯝ ꯐꯖ ꯐꯖꯕ ꯌꯥꯎꯋꯦ ꯍꯨꯖꯤꯛꯀꯤ ꯑꯅꯧꯕ ꯑꯗꯨꯝ ꯅꯨꯄꯤꯒꯤꯗꯨꯗꯤ ꯁꯨꯠꯇ ꯂꯤꯁꯤꯡ ꯑꯃ ꯆꯥꯝꯃꯉꯥꯒꯨꯝꯕ ꯂꯥꯛꯑꯅꯤ ꯑꯩꯈꯣꯏꯒꯤ ꯃꯁꯥꯂꯥꯏ ꯁꯨꯠꯇꯣ ꯃꯄꯥꯟꯗꯒ ꯑꯩꯈꯣꯏꯒꯤ ꯃꯄꯥꯟ ꯍꯛꯄꯗꯣ ꯈꯪꯕ꯭ꯔꯣ ꯑꯥ ꯃꯄꯥꯟ ꯍꯛꯄꯗꯨꯗꯅꯦ ꯑꯥ ꯁꯨꯠꯇ ꯂꯤꯁꯤꯡ ꯑꯃ ꯆꯥꯝꯃꯉꯥꯗꯤ ꯑꯗꯨꯝ ꯂꯥꯛꯑꯅꯤ ꯑꯗꯒꯤ ꯃꯄꯥꯟ ꯍꯛꯇꯕꯤꯁꯨ ꯂꯩꯀꯣ ꯍꯛꯇꯕꯤꯗꯨꯅ ꯏꯆꯝ ꯆꯝꯕꯤ ꯑꯗꯨꯝ ꯑꯣꯏꯗꯣꯏꯅꯤ ꯑꯗꯨꯗꯤ ꯑꯗꯨꯗꯤ ꯂꯨꯄꯥ ꯆꯥꯇ꯭ꯔꯦꯠꯃꯨꯛ ꯂꯩ ꯁꯨꯠꯇ ꯑꯧ ꯑꯗꯒꯤ ꯑꯍꯥꯟꯕꯒꯤꯗꯣ ꯑꯗꯨꯅꯅꯦ ꯑꯩꯈꯣꯏꯒꯤ ꯃꯄꯥꯟ ꯃꯄꯥꯟ ꯍꯛꯄ ꯑꯣꯏꯕꯒꯤꯅꯦ ꯇꯥꯡꯉꯤꯗꯨꯅ ꯑꯗꯒꯤ ꯍꯧꯖꯤꯛꯁꯤꯅ ꯃꯄꯥꯟ ꯍꯛꯇꯕꯤ ꯑꯣꯏꯕ ꯑꯗꯒꯤ ꯅꯨꯄꯥꯒꯤꯗꯁꯨ ꯑꯩꯈꯣꯏꯒꯤ ꯈꯨꯗꯩꯗꯅꯦ ꯑꯩꯈꯣꯏꯒꯤ ꯃꯄꯥꯟ ꯍꯛꯄꯤ ꯂꯩꯀꯣ ꯐꯩꯖꯣꯝꯒꯨꯝꯕꯗꯤ ꯄꯥꯝꯕꯤꯗꯕ꯭ꯔꯣ ꯐꯩꯖꯣꯝꯗꯣ ꯑꯩꯈꯣꯏ ꯀꯣꯇꯟꯗꯨꯗꯤ ꯂꯨꯄꯥ ꯆꯥꯇ꯭ꯔꯨꯛ ꯑꯗꯥꯏꯃꯨꯛ ꯂꯥꯛꯑꯅꯤ ꯑꯗꯒꯤ ꯀꯣꯇꯟ ꯃꯥꯟꯕꯤꯁꯨ ꯌꯥꯎꯋꯦꯕꯀꯣ ꯑꯗꯨꯅ ꯀꯣꯇꯟ ꯃꯥꯟꯕꯤꯗꯨꯅ ꯂꯨꯄꯥ ꯆꯥꯝꯃꯔꯤ ꯆꯥꯝꯃꯔꯤ ꯑꯗꯥꯏꯗ ꯂꯥꯛꯑꯅꯤ

ꯎꯝ ꯍꯥꯏꯕꯤꯔꯛꯑꯣ ꯇꯥꯏꯌꯦ ꯑꯥ ꯍꯣꯏ ꯌꯥꯅꯤ ꯌꯥꯅꯤ ꯑꯗꯨꯗꯤ ꯊꯥꯡꯖꯒꯤ ꯅꯨꯡꯗꯥꯡ ꯋꯥꯏꯔꯝꯗ ꯂꯥꯛꯄꯤꯔꯒꯦꯕ

ꯎꯝ ꯌꯥꯏꯌꯦ ꯌꯥꯏꯌꯦ ꯑꯗꯨꯁꯨ ꯑꯗꯨꯝ ꯌꯦꯡꯕꯤꯕ ꯌꯥꯅꯤ ꯄꯣꯂꯤꯁꯇꯔ ꯃꯨꯛꯀꯥ ꯁꯨꯠꯇꯨꯔꯣ ꯑꯧ ꯄꯣꯂꯤꯁꯇꯔ ꯃꯨꯛꯀꯥ ꯁꯨꯠꯁꯨ ꯂꯩ ꯂꯦꯅꯤꯟ ꯂꯦꯅꯤꯟ ꯁꯨꯠꯁꯨ ꯂꯩ ꯃꯨꯛꯀꯥꯁꯨ ꯂꯩ ꯂꯦꯅꯤꯟ ꯁꯨꯠꯇꯨꯗꯤ ꯂꯨꯄꯥ ꯂꯤꯁꯤꯡ ꯑꯅꯤ ꯑꯅꯤ ꯑꯗꯥꯏ ꯍꯥꯏꯔꯛꯑꯅꯤ ꯄꯣꯂꯤꯁꯇꯔꯒꯤ ꯄꯣꯂꯤꯁꯇꯔ ꯁꯨꯠꯇꯨꯗꯤ ꯂꯨꯄꯥ ꯆꯨꯝꯅꯒꯤ ꯂꯨꯄꯥ ꯆꯥꯇ꯭ꯔꯦꯠ ꯌꯥꯡꯈꯩꯃꯨꯛ ꯄꯤꯕꯀꯣ ꯑꯗꯨꯒ ꯃꯨꯛꯀꯥ ꯐꯦꯜꯂꯛꯄꯗꯗꯤ ꯂꯨꯄꯥ ꯂꯤꯁꯤꯡ ꯑꯃꯒ ꯆꯥꯝꯃꯉꯥ ꯆꯥꯇ꯭ꯔꯨꯛ ꯑꯗꯥꯏ ꯂꯥꯛꯑꯅꯤ ꯑꯧ ꯇꯥꯒꯅꯤ ꯐꯤ ꯗꯔꯖꯟꯒ ꯂꯧꯔꯕꯨꯗꯤ ꯑꯗꯨꯝ ꯌꯥꯝ ꯇꯥꯕ ꯌꯥꯏꯕꯀꯣ ꯑꯗꯒꯤ ꯇꯪꯈꯥꯏꯕꯥꯎꯁꯨ ꯑꯗꯨꯝ ꯌꯦꯡꯕ ꯌꯥꯏ ꯑꯗꯨꯒ ꯑꯃꯅꯤ ꯑꯣꯏꯔꯒꯗꯤꯅꯦ ꯑꯃꯅꯤ ꯑꯣꯏꯔꯒꯗꯤ ꯌꯥꯝ ꯇꯥꯕꯗꯤ ꯉꯝꯃꯣꯏꯗꯕ

ꯎꯝ ꯁꯣꯝꯒꯤꯁꯦ ꯆꯩꯔꯥꯎꯕꯗ ꯈꯨꯗꯩ ꯉꯥꯛ ꯄꯤꯗꯣꯏꯔꯣ ꯃꯧꯒꯤꯗꯤ ꯑꯝꯇ ꯌꯥꯎꯔꯣꯏꯗ꯭ꯔꯣ ꯑꯧ ꯑꯣ ꯍꯣꯏ ꯑꯗꯨꯁꯨ ꯌꯥꯏꯌꯦ ꯄꯣꯂꯤꯁꯇꯔ ꯁꯨꯠꯇꯨꯁꯨꯅꯦ

ꯂꯥꯏꯠ ꯒ꯭ꯔꯤꯟꯁꯨ ꯌꯥꯎꯔꯦ ꯔꯦꯗꯁꯨ ꯌꯥꯎꯔꯦ ꯂꯦꯕꯦꯟꯗꯔ ꯌꯦꯜꯂꯣ ꯑꯗꯒꯤ ꯑꯥ ꯑꯣꯔꯦꯟꯖ ꯃꯆꯨ ꯑꯗꯒꯤ ꯕ꯭ꯂꯦꯛꯁꯨ ꯐꯖꯩ ꯑꯗꯒꯤ ꯑꯩꯈꯣꯏ ꯄꯔꯄꯜꯗꯣ ꯈꯪꯕꯤꯕ꯭ꯔꯥ ꯄꯔꯄꯜꯗꯨꯁꯨ ꯐꯖꯩ ꯑꯗꯨꯝ ꯃꯄꯥꯟ ꯑꯗꯒꯤ ꯃꯄꯥꯟ ꯍꯛꯄꯗꯁꯨ ꯌꯥꯝ ꯐꯖ ꯐꯖꯕ ꯃꯆꯨ ꯌꯥꯎꯋꯦ ꯎꯝ ꯅꯪ ꯉꯁꯤ ꯂꯥꯛꯍꯧꯕꯅꯗꯤ ꯐꯤꯗꯣ ꯄꯨꯔꯛꯇ ꯉꯥꯏꯃꯤꯅꯅꯦ ꯑꯧ ꯉꯁꯤ ꯂꯥꯛꯍꯧꯕꯅꯗꯤ ꯐꯤꯗꯣ ꯐꯖ ꯐꯖꯕ ꯑꯄꯥꯝꯕꯗꯤ ꯌꯥꯝ ꯐꯪꯒꯅꯤ ꯑꯗꯨꯕꯨ ꯍꯌꯦꯡ ꯍꯪꯆꯤꯠꯇꯤ ꯃꯤꯅ ꯂꯧꯊꯣꯛꯈ꯭ꯔꯗꯤ ꯈꯪꯗꯦꯀꯣ

ꯑꯗꯨ ꯑꯩꯅ ꯑꯗꯣꯝꯒꯤ ꯐꯣꯟ ꯅꯝꯕꯔꯗꯨꯒ ꯊꯥꯕꯤꯔꯗꯤ ꯑꯩꯅ ꯋꯥꯆꯞꯇ ꯀꯥꯞꯄ ꯊꯥꯔꯛꯑꯁꯨ ꯌꯥꯏꯌꯦ ꯑꯥ ꯑꯥ ꯑꯥ ꯑꯥ ꯑꯥ ꯍꯥꯏꯕꯤꯔꯛꯑꯣ ꯎꯝ ꯎꯝ

ꯑꯥ ꯑꯥ ꯍꯣꯏ ꯍꯣꯏ ꯂꯥꯛꯑꯝꯗꯥꯏꯗ ꯐꯣꯟ ꯑꯝꯇꯪ ꯇꯧꯕꯤꯔꯛꯑꯣꯀꯣ ꯎꯝ ꯎꯝ ꯊꯝꯃꯦ ꯊꯝꯃꯦ